ꯍꯜꯂꯣ ꯁꯤ ꯈꯨꯃꯟ ꯀꯥꯡꯄꯣꯛꯄꯤ ꯗꯤꯁꯇ꯭ꯔꯤꯛꯀꯤ ꯑꯣꯏꯒꯗꯣꯏꯔꯣ ꯑꯩꯈꯣꯏꯁꯦ ꯏ ꯗꯤ ꯄ꯭ꯔꯣꯖꯦꯛꯀꯤ ꯃꯈꯥꯗ ꯀꯣꯜ ꯇꯧꯖꯔꯛꯄꯅꯦꯕꯀꯣ ꯀꯩꯅꯣꯒꯤ ꯑꯩꯈꯣꯏꯒꯤ ꯗ꯭ꯔꯒ ꯑꯦꯕ꯭ꯌꯨꯁꯁꯤꯡꯒꯤꯗꯃꯛꯇꯅꯦꯕ ꯑꯗꯣ ꯑꯁꯣꯝꯅ ꯀ꯭ꯂꯕꯀꯤ ꯃꯦꯝꯕꯔ ꯑꯣꯏꯒꯗꯣꯏꯔꯥ ꯁꯣꯝꯒꯤ ꯃꯤꯡ ꯀꯔꯤ ꯀꯧꯕꯤꯕꯒꯦ

ꯀꯩꯅꯣ ꯑꯩꯈꯣꯏꯒꯤ ꯈꯪꯗꯣꯛꯄ ꯅꯠꯇꯕꯗꯀꯣ ꯍꯥꯏꯕꯗꯤ ꯂꯩꯗꯅ ꯑꯦ ꯁꯤ ꯂꯩꯀꯥꯏꯒꯤ ꯀꯩꯅꯣꯒꯤ ꯃꯆꯥꯗꯣ ꯃꯥ ꯅꯤꯁꯥ ꯆꯥꯕ ꯃꯥꯜꯂꯤ ꯑꯗꯨ ꯍꯥꯏꯕꯗꯤ ꯑꯦꯛꯖꯦꯛꯃꯛ ꯈꯪꯕ ꯅꯠꯇ꯭ꯔꯁꯨ ꯑꯩꯈꯣꯏꯅ ꯈꯤꯇꯪꯗꯤ ꯈꯔ ꯇꯥꯕ ꯈꯣꯠꯄꯗꯤ ꯂꯩꯗꯅꯀꯣ ꯑꯗꯨꯒꯨꯝꯕꯗꯒ ꯍꯥꯏꯐꯦꯠ ꯊꯦꯡꯅꯕꯗ ꯆꯥꯎꯔꯥꯛꯄ ꯃꯤ ꯀꯌꯥꯃꯨꯛꯇꯤ ꯂꯩꯔꯝꯅꯦꯅ ꯈꯟꯕꯒꯦ ꯑꯣ ꯏꯁꯥꯅ ꯈꯪꯕ ꯑꯣꯏꯅ

ꯎꯝ ꯑꯣ ꯎꯝ ꯎꯝ ꯍꯣꯏ ꯎꯝ ꯑꯥꯎ ꯍꯣꯏ ꯑꯗꯨ ꯑꯗꯨꯃꯛꯁꯨꯅꯦꯕ ꯑꯩꯈꯣꯏꯅ ꯄꯥꯝꯃꯤꯁꯦ ꯑꯗꯨꯗꯨꯅ ꯑꯩꯈꯣꯏꯒꯤ ꯑꯍꯥꯟꯕꯒꯤ ꯐꯔꯁ ꯏꯁꯇꯦꯞꯁꯤ ꯖꯁ ꯑꯦꯋꯔꯅꯦꯁꯁꯤꯗ ꯑꯩꯈꯣꯏꯒꯤ ꯍꯣꯏ ꯀꯩꯅꯣ ꯁꯞꯁꯇꯦꯟꯁ ꯑꯦꯕ꯭ꯌꯨꯁ ꯑꯣꯏꯔꯤꯕ ꯃꯤꯁꯤꯡꯗꯨ ꯌꯥꯎꯗ꯭ꯔꯒꯁꯨ ꯍꯣꯏ ꯃꯈꯣꯏ ꯃꯄꯥꯟꯗ ꯊꯣꯛꯂꯛꯄ ꯉꯝꯗꯕ ꯌꯥꯏ ꯕꯠ ꯂꯩꯀꯥꯏꯗꯨꯒꯤ ꯑꯦꯔꯤꯌꯥꯗ ꯈꯔ ꯑꯦ ꯀꯩꯅꯣꯅꯤ ꯁꯤ ꯑꯦꯋꯔꯅꯦꯁꯁꯤ ꯗ꯭ꯔꯒ ꯑꯦꯕ꯭ꯌꯨꯁꯀꯤꯅꯤ ꯍꯥꯏꯔꯒ ꯂꯩꯀꯥꯏ ꯐꯦꯃꯤꯂꯤ ꯃꯦꯝꯕꯔꯁ ꯈꯔꯗꯤ ꯑꯗꯨꯝ ꯊꯣꯔꯛꯀꯅꯤꯗꯀꯣ

ꯍꯣꯏ ꯍꯣꯏ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ ꯑꯗꯨꯗꯤ ꯃꯇꯝꯗꯣ ꯌꯧꯔꯛꯑꯀꯥꯟꯗ ꯑꯩꯈꯣꯏꯅ ꯁꯤꯜ ꯂꯥꯡꯒꯗꯕꯒꯤ ꯃꯑꯣꯡꯗꯣ ꯑꯩ ꯄꯥꯎ ꯑꯃꯨꯛ ꯄꯥꯎꯖꯔꯛꯑꯒꯦ ꯍꯣꯏ ꯍꯣꯏ ꯌꯥꯝ ꯅꯨꯡꯉꯥꯏꯖꯔꯦ ꯑꯗꯨꯗꯤ ꯊꯝꯖꯔꯒꯦ